ꯁꯤꯛꯁꯇꯤꯟ ꯖꯨꯟ ꯇꯨ ꯊꯥꯎꯖꯟ ꯁꯦꯚꯦꯟꯇꯤꯟ ꯖꯨꯂꯥꯏ ꯇꯨ ꯊꯥꯎꯖꯟ ꯑꯩꯠꯇꯤꯟ ꯑꯥꯒꯁ ꯇꯨ ꯊꯥꯎꯖꯟ ꯅꯥꯏꯟꯇꯤꯟ ꯁꯦꯞꯇꯦꯝꯚꯔ ꯇꯨ ꯊꯥꯎꯖꯟ ꯁꯤꯛꯁꯇꯤꯟ ꯑꯦꯂꯚꯦꯟ ꯑꯣꯛꯇꯣꯚꯔ ꯇꯨ ꯊꯥꯎꯖꯟ ꯁꯦꯚꯦꯟꯇꯤꯟ